ꯍꯜꯂꯣ ꯎꯝ ꯍꯣꯏ ꯃꯥꯅꯦ ꯀꯅꯥ ꯑꯣꯏꯕꯤꯔꯕ꯭ꯔꯣ ꯁꯤꯕꯨ ꯑꯣ ꯀꯣꯏꯔꯛꯄ꯭ꯔꯣ ꯑꯥ ꯎꯝ ꯎꯝ ꯑꯣ ꯍꯣꯏ ꯅꯣꯏ ꯃꯤ ꯀꯌꯥꯅꯣ ꯅꯣꯏꯗꯤ ꯒꯥꯔꯤꯗꯤ ꯒꯥꯔꯤꯗꯤ ꯀꯃꯥꯏ ꯇꯧꯅꯤ ꯑꯩꯈꯣꯏꯒꯤꯗ ꯂꯥꯛꯑꯒ ꯆꯠꯀꯦꯔꯥ ꯅꯠꯇ꯭ꯔꯒꯅ ꯅꯣꯏꯅ ꯑꯗꯨꯗꯒꯤ ꯎꯝ

ꯍꯣꯏ ꯍꯣꯏ ꯍꯣꯏ ꯆꯠꯁꯦ ꯎꯝ ꯂꯥꯞꯇꯤ ꯌꯥꯝ ꯂꯥꯞꯄꯤ ꯃꯐꯝꯗꯨ ꯎꯝ ꯂꯝꯕꯤꯒꯨꯝꯕꯁꯨ ꯌꯥꯝ ꯅꯨꯡꯉꯥꯏꯕ ꯄꯣꯠꯇꯤ ꯅꯠꯇꯦ

ꯍꯣꯏ ꯆꯠꯂꯒ ꯎꯝ ꯆꯠꯂꯒ ꯑꯥ ꯊꯨꯡꯗꯦ ꯍꯧꯖꯤꯛ ꯀꯥꯟꯗꯤ ꯌꯥꯝ ꯊꯣꯛꯄ ꯑꯣꯏꯗꯕ ꯃꯥꯜꯂꯦ ꯑꯥ ꯊꯥꯏꯅꯗꯅꯀꯣ ꯃꯤꯁꯦ ꯃꯔꯤ ꯃꯉꯥꯗꯤ ꯑꯗꯨꯝ ꯆꯪꯍꯟꯒꯅꯤ ꯑꯗꯨꯒꯤ ꯑꯩꯈꯣꯏꯅ ꯊꯨꯝ ꯄꯥꯝꯃꯁꯨ ꯎꯝ ꯑꯩꯈꯣꯏꯅ ꯊꯨꯝꯗꯣ ꯄꯥꯝꯃꯁꯨ ꯑꯗꯨ ꯃꯐꯝꯗꯨꯗꯒꯤ ꯂꯣꯀꯦꯜꯁꯤꯡꯅ ꯑꯗꯨꯝ ꯌꯣꯜꯂꯒ ꯂꯩꯔꯝꯅꯤ ꯑꯗꯨꯁꯨ ꯂꯩꯕ ꯌꯥꯏꯌꯦ ꯀꯦꯖꯤꯗ ꯎꯝ ꯎꯝ ꯑꯗꯨ ꯀꯦꯖꯤꯗꯗꯤ ꯑꯥꯗꯗꯤ ꯋꯥꯟ ꯐꯤꯐꯇꯤ ꯄꯤꯔꯝꯒꯅꯤ ꯍꯥꯏꯔꯗꯤ ꯊꯨꯝꯗꯣ ꯑꯁꯦꯡꯕ ꯊꯨꯝ ꯑꯣꯏꯕꯒꯤꯀꯣ ꯎꯝ ꯑꯗꯨꯃꯥꯏ ꯄꯤꯒꯅꯤ ꯍꯣꯏ ꯎꯝ ꯟꯦꯆꯔꯦꯜ ꯑꯣꯏꯕꯒꯤ ꯑꯗꯨꯅ ꯈꯔ ꯇꯥꯡꯉꯅꯤ

ꯒꯥꯔꯤ ꯍꯣꯏ ꯒꯥꯔꯤ ꯒꯥꯔꯤ ꯄꯥꯔꯛ ꯇꯧꯅꯕꯗꯤ ꯂꯩꯒꯅꯤ ꯑꯗꯨꯕꯨ ꯃꯣꯏꯁꯦ ꯒꯦꯁ ꯍꯥꯎꯁ ꯀꯨꯝꯕꯗꯤ ꯂꯩꯇꯦ ꯒꯦꯁ ꯍꯥꯎꯁ ꯀꯨꯝꯕꯗꯤ ꯊꯝꯗꯦ ꯎꯝ ꯎꯝ ꯍꯣꯏ ꯍꯣꯏ ꯍꯣꯏ ꯑꯗꯨꯅ ꯐꯒꯅꯤ ꯍꯣꯏ ꯍꯣꯏ ꯍꯣꯏ ꯑꯥ ꯍꯣꯏ ꯍꯣꯏ ꯍꯣꯏ ꯍꯣꯏ ꯎꯝ ꯍꯣꯏ ꯊꯣꯛꯂꯛꯑꯣ ꯍꯣꯏ ꯍꯣꯏ ꯉꯥꯏꯔꯝꯒꯦ ꯍꯣꯏ ꯑꯣꯀꯦ